ꯑꯩꯍꯥꯛꯅ ꯍꯧꯖꯤꯛ ꯍꯣꯠꯅꯖꯔꯤꯕ ꯁꯤꯟꯐꯝ ꯍꯥꯏꯔꯒꯗꯤ ꯑꯩꯍꯥꯛ ꯑꯁꯤ ꯃ꯭ꯌꯨꯖꯤꯁꯤꯌꯥꯅ ꯑꯃꯅꯤ ꯑꯩ ꯊꯣꯏꯗꯣꯛꯄ ꯑꯀꯛꯅꯕ ꯕꯦꯟ ꯑꯃꯗꯗꯤ ꯌꯥꯎꯖꯗꯦ ꯑꯩ ꯒꯤꯇꯥꯔꯕꯨꯗꯤ ꯈꯣꯡꯖꯩ ꯑꯗꯨ ꯑꯣꯏꯔꯕꯁꯨ ꯑꯩ ꯕꯦꯟ ꯃꯈꯟ ꯃꯈꯜꯒ ꯄꯨꯟꯗꯨꯅ ꯏꯁꯩ ꯇꯣꯉꯥꯟ ꯇꯣꯉꯥꯟꯕ ꯈꯣꯡꯖꯩ ꯍꯥꯏꯕꯗꯤ ꯑꯩꯒꯤ ꯏꯁꯩꯒꯤ ꯕꯥꯎꯟꯗꯔꯤ ꯍꯥꯏꯕ ꯑꯃ ꯂꯩꯖꯗꯦ ꯑꯩ ꯃꯇꯝ ꯏꯁꯩꯗꯖꯨ ꯈꯣꯡꯏ ꯑꯗꯒꯤ ꯍꯨꯖꯤꯛ ꯔꯣꯛ ꯕꯦꯟ ꯊꯣꯛꯂꯛꯏꯕ ꯁꯤꯡꯗꯁꯨ ꯑꯗꯨꯝ ꯈꯣꯡꯏ ꯑꯗꯨꯕꯨ ꯑꯩꯒꯤꯗꯤ ꯑꯀꯛꯅꯕ ꯃꯐꯝ ꯑꯃꯕꯨꯗꯤ ꯂꯩꯖꯗꯦ